ꯒꯨꯗ ꯏꯕꯤꯅꯤꯡ ꯃꯦꯝ ꯃꯦꯝ ꯍꯟꯗꯛꯀꯤ ꯑꯦꯛꯁꯀꯔꯁꯟꯁꯦ ꯃꯇꯝ ꯂꯦꯞꯄꯦ ꯍꯥꯏ ꯆꯨꯝꯕ꯭ꯔꯣ ꯑꯗꯣ ꯀꯗꯥꯏꯗ ꯀꯔꯤ ꯂꯝꯗ ꯆꯠꯄ ꯇꯥꯔꯒꯦ ꯃꯦꯝ ꯑꯧ ꯃꯦꯝ ꯑꯗꯨꯗꯤ ꯍꯟꯗꯛꯇꯤ ꯌꯥꯏꯉꯪꯄꯣꯛꯄꯤ ꯋꯥꯏꯜ ꯂꯥꯏꯐ ꯁꯦꯡꯆꯨꯔꯤꯗꯣ ꯌꯥꯝ ꯐꯖꯩ ꯍꯥꯏꯅꯩꯑꯦ ꯑꯗꯨ ꯆꯠꯂꯨꯁꯦ ꯍꯥꯟꯅ ꯃꯥꯡꯈ꯭ꯔꯕ ꯑꯦꯅꯤꯃꯦꯜꯁꯤꯡꯁꯨ ꯌꯥꯝ ꯂꯩ ꯍꯥꯏ ꯑꯗꯣ ꯁꯥꯇ꯭ꯔꯥꯁꯤꯡꯗꯗꯤ ꯌꯥꯝ ꯅꯣꯂꯦꯁ ꯂꯩꯒꯗꯕ ꯀꯥꯟꯅꯒꯗꯕ ꯄꯣꯠꯁꯤꯡ ꯌꯥꯝ ꯂꯩ ꯍꯥꯏꯑꯦ ꯃꯦꯝ ꯑꯉꯥꯡ ꯄꯨꯗꯣꯏꯔꯣ ꯃꯦꯝ ꯅꯠꯇ꯭ꯔꯒ ꯑꯆꯧꯕ ꯉꯥꯛꯇ ꯆꯠꯇꯣꯏꯔꯣ ꯑꯗꯣ ꯃꯦꯝ ꯄꯩꯁꯥꯗꯤ ꯀꯌꯥ ꯀꯌꯥ ꯈꯥꯏꯗꯣꯏꯅꯣ ꯑꯣ ꯑꯗꯨ ꯑꯣꯏꯔꯒꯗꯤ ꯃꯦꯝ ꯕꯁꯇ ꯆꯠꯄ ꯀꯣꯟꯅꯗꯧ ꯃꯥꯜꯂꯦ ꯑꯗꯨꯗꯤ ꯃꯦꯝ ꯌꯥꯝ ꯐꯔꯦ ꯀꯩꯅꯣꯗ ꯂꯨꯄꯥ ꯊ꯭ꯔꯤ ꯍꯟꯗ꯭ꯔꯦꯗꯃꯨꯛ ꯑꯩꯈꯣꯏ ꯑꯗꯨꯝ ꯑꯦꯔꯦꯟꯁ ꯇꯧꯔꯒ ꯂꯩꯔꯒꯦꯀꯣ ꯃꯦꯝ ꯍꯣꯏ ꯌꯥꯝ ꯅꯨꯡꯉꯥꯏꯖꯔꯦ ꯃꯦꯝ ꯑꯗꯨꯗꯤ